ꯇꯥꯕꯤꯕ꯭ꯔꯥ ꯃꯁꯦ ꯏꯝꯐꯥꯜ ꯀꯣꯁꯃꯦꯇꯤꯛ ꯁ꯭ꯇꯣꯔ ꯑꯣꯏꯕꯤꯔꯕ꯭ꯔꯥ ꯑꯧ ꯑꯩꯁꯦ ꯅꯍꯥꯟ ꯁꯣꯝꯒꯤ ꯁ꯭ꯇꯣꯔꯗꯒꯤ ꯑꯩꯅ ꯗꯤꯑꯣꯗ꯭ꯔꯤꯟ ꯑꯃ ꯂꯩꯖꯈꯤꯕꯅꯦꯕꯀꯣ ꯑꯗꯣ ꯗꯤꯑꯣꯗ꯭ꯔꯤꯟꯁꯦ ꯍꯥꯟꯅ ꯑꯩꯅ ꯐꯦꯁꯕꯨꯛꯀꯤ ꯑꯦꯗꯕꯔꯇꯤꯁꯃꯦꯟ ꯑꯃꯗ ꯎꯖꯈꯤꯕꯅꯤ ꯑꯦꯗꯕꯔꯇꯤꯁꯃꯦꯟꯗꯨꯗꯤ ꯀꯨꯄꯣꯟ ꯑꯣꯐꯔ ꯑꯃꯁꯨ ꯌꯥꯎꯅꯤꯅ ꯍꯥꯏꯕꯤꯔꯛꯈꯤ ꯁꯤꯛꯁ ꯍꯟꯗ꯭ꯔꯦꯠ ꯔꯨꯄꯤꯁꯀꯤ ꯀꯣ ꯑꯗꯨꯒ ꯂꯣꯏꯅꯅ ꯍꯨꯖꯤꯛꯀꯤ ꯕꯥꯏ ꯋꯥꯟ ꯒꯦꯠ ꯋꯥꯟ ꯐ꯭ꯔꯤꯁꯨ ꯑꯣꯏꯕꯤꯅꯤꯅ ꯍꯥꯏꯕꯤꯔꯝꯕꯅꯤ ꯑꯦꯗꯕꯔꯇꯤꯁꯃꯦꯟꯇꯨꯗꯗꯤ ꯑꯗꯣ ꯑꯩꯅ ꯐꯦꯁꯕꯨꯛꯇ ꯊꯦꯡꯅꯈꯤꯕꯗ ꯃꯌꯥꯝꯁꯤꯅ ꯑꯗꯨꯝ ꯔꯤꯕ꯭ꯌꯨꯁꯤꯡꯁꯤ ꯄꯥꯗꯕꯤꯗ ꯑꯩꯅ ꯑꯗꯨꯝ ꯆꯦꯟꯖꯈ꯭ꯔꯦ ꯁ꯭ꯇꯣꯔꯁꯤꯗꯁꯨ ꯑꯩ ꯑꯃꯨꯛ ꯂꯥꯛꯑꯒ ꯂꯩꯔꯒꯦꯗ ꯃꯣꯏꯒꯤꯁꯦ ꯑꯣꯐꯔꯁꯤ ꯌꯥꯝ ꯐꯔꯦ ꯀꯩꯒꯤꯅꯣ ꯍꯥꯏ ꯀꯥꯟꯗ ꯃꯣꯏꯅ ꯀꯨꯄꯣꯟꯁꯦ ꯃꯣꯏꯅ ꯄꯤꯅꯦꯁꯨ ꯍꯥꯏꯔꯤꯕ ꯃꯊꯛꯇꯨꯗ ꯕꯥꯏ ꯋꯥꯟ ꯒꯦꯠ ꯋꯥꯟ ꯐ꯭ꯔꯤꯁꯨ ꯑꯣꯏꯔꯦ ꯑꯗꯨꯒ ꯃꯣꯏꯒꯤ ꯍꯥꯏꯔꯤꯕ ꯗꯤꯑꯣꯗ꯭ꯔꯦꯟꯒꯤ ꯀꯝꯄꯅꯤꯁꯤꯁꯨ ꯃꯣꯏꯁꯦ ꯄꯥꯔꯛ ꯑꯦꯕꯦꯅ꯭ꯌꯨ ꯑꯣꯏꯒꯅꯤꯅ ꯍꯥꯏꯈꯤꯕꯅꯦ ꯑꯗꯣ ꯑꯩꯅ ꯆꯦꯟꯖꯈ꯭ꯔꯦ ꯑꯣꯔꯗꯔ ꯇꯧꯕꯗꯨꯅ ꯃꯣꯏꯅ ꯌꯨꯝꯗ ꯑꯣꯏꯅ ꯊꯤꯟꯕꯤꯔꯛꯀꯦꯅ ꯍꯥꯏꯔꯦ ꯑꯍꯥꯟꯕꯗꯗꯤ ꯑꯩꯁꯦ ꯌꯥꯝꯅ ꯍꯔꯥꯎꯈ꯭ꯔꯦ ꯌꯨꯝꯗ ꯑꯗꯨꯝ ꯊꯤꯟꯕꯤꯔꯛꯑꯅꯤ ꯍꯥꯏꯕꯗꯨꯗ ꯑꯗꯨꯕꯨ ꯌꯨꯝꯗ ꯌꯧꯔꯛꯈꯤꯕ ꯃꯇꯝꯗ ꯄꯥꯔꯛ ꯑꯦꯕꯦꯅ꯭ꯌꯨꯁꯨ ꯑꯣꯏꯔꯝꯗ꯭ꯔꯦ ꯈꯪꯗꯕ ꯀꯝꯄꯅꯤ ꯀꯔꯤ ꯁꯦꯔꯥꯟ ꯇꯨꯔꯥꯟꯒꯤ ꯑꯃ ꯆꯥꯏꯅꯤꯁꯀꯤ ꯀꯝꯄꯅꯤ ꯑꯃ ꯑꯣꯏꯅ ꯄꯤꯁꯤꯜꯂꯛꯑꯦ ꯑꯗꯣ ꯑꯩꯅ ꯀꯥꯞ ꯌꯦꯡꯕ ꯃꯇꯝꯁꯤꯗꯁꯨ ꯑꯩꯅ ꯑꯁ ꯀꯩ ꯀꯩꯗꯧꯔꯨꯅꯤ ꯍꯥꯏꯅ ꯍꯥꯏꯔꯒ ꯑꯩꯅ ꯁꯤꯖꯤꯟꯅꯔꯨꯔꯦ ꯀꯨꯄꯣꯟꯗꯨꯁꯨ ꯌꯥꯎꯔꯛꯇ꯭ꯔꯦ ꯑꯗꯣ ꯃꯣꯏꯅ ꯑꯃꯨꯛ ꯗꯦꯂꯤꯕꯔꯤ ꯄꯔꯁꯟꯗꯨꯅꯒꯤ ꯈꯪꯖꯗ꯭ꯔꯦꯅ ꯍꯥꯏꯔꯛꯄꯅꯤꯅ ꯑꯩꯅ ꯀꯩ ꯍꯥꯏꯔꯨꯅꯤ ꯑꯗꯣ ꯁꯣꯝꯗ ꯑꯣꯏꯅ ꯑꯩꯅ ꯀꯣꯜ ꯇꯧꯈꯤꯕ ꯃꯇꯝꯗꯁꯨ ꯐꯣꯟꯁꯤ ꯑꯗꯨꯝ ꯆꯠꯇ꯭ꯔꯦ ꯄꯥꯏꯈꯠꯂꯛꯇ꯭ꯔꯦ ꯑꯗꯨꯗ ꯑꯩꯅ ꯑꯗꯨꯝ ꯀꯨꯄꯣꯟꯁꯤꯁꯨ ꯐꯪꯗ꯭ꯔꯦ ꯑꯗꯨꯕꯨ ꯑꯗꯨꯒ ꯍꯨꯖꯤꯛꯀꯤ ꯑꯦꯛꯁꯇ꯭ꯔꯥ ꯃꯥꯒꯤ ꯗꯤꯑꯣꯗ꯭ꯔꯦꯟ ꯑꯃ ꯑꯣꯐꯔꯗ ꯂꯥꯛꯆꯒꯗꯕꯗꯨꯁꯨ ꯂꯥꯛꯇ꯭ꯔꯦ ꯑꯗꯨꯕꯨ ꯑꯩꯅ ꯑꯗꯨꯝ ꯌꯥꯔꯦꯗ ꯑꯗꯨꯝ ꯁꯤꯖꯤꯟꯅꯔꯒꯦ ꯃꯃꯜꯁꯤꯒ ꯑꯗꯨꯝ ꯍꯥꯏꯔꯨꯔꯗꯤ ꯀꯥꯏꯅ ꯈꯜꯂꯝꯃꯦ ꯑꯗ ꯑꯩꯅ ꯁꯤꯖꯤꯟꯅ ꯌꯦꯡꯕ ꯀꯥꯟꯁꯤꯗ ꯎꯟꯁꯥꯗ ꯀꯥꯞꯄ ꯃꯇꯝꯁꯤꯗ ꯎꯟꯁꯥꯁꯤꯗ ꯏꯔꯤꯇꯦꯇꯤꯡ ꯁꯤꯟꯁꯦꯁꯟ ꯑꯃ ꯐꯥꯎꯕ ꯌꯥꯝꯅ ꯊꯨꯞꯄꯒ ꯑꯗꯨꯒ ꯌꯥꯝꯅ ꯅꯨꯡꯉꯥꯏꯇꯕ ꯑꯃ ꯑꯣꯏꯅ ꯐꯥꯎꯕ ꯃꯅꯝꯁꯤꯁꯨ ꯑꯌꯥꯝꯕ ꯑꯩꯅ ꯍ ꯈꯜꯂꯤꯕ ꯗꯤꯑꯣꯗ꯭ꯔꯦꯟꯁꯦ ꯂꯤꯀ꯭ꯋꯤꯠꯀꯤ ꯁꯔꯨꯛꯁꯤ ꯁꯨꯛꯌꯥꯎ ꯌꯥꯎꯗ꯭ꯔꯦ ꯄꯨꯔꯥ ꯒꯦꯁ ꯈꯛ ꯑꯣꯏꯔꯦ ꯅꯨꯡꯁꯤꯠ ꯉꯥꯛꯇꯅ ꯍꯥꯜꯂꯕꯅꯤꯅ ꯄ꯭ꯔꯗꯛꯁꯦ ꯑꯩꯗꯤ ꯌꯥꯝꯅ ꯄꯥꯝꯗꯦ ꯃꯅꯝꯗꯨꯁꯨ ꯑꯩ ꯀꯥ ꯍꯦꯟꯅꯕꯨ ꯍꯩꯅꯗ꯭ꯔꯦ ꯑꯩꯅ ꯈꯟꯖꯔꯤꯕ ꯐ꯭ꯂꯦꯕꯔꯗꯨꯗꯤ ꯂꯦꯃꯟ ꯒ꯭ꯔꯥꯁ ꯑꯣꯏꯕꯅꯤ ꯂꯦꯃꯟ ꯒ꯭ꯔꯥꯁꯀꯤꯗꯣ ꯄꯤꯗꯧ ꯁꯔꯨꯛ ꯃꯣꯏꯅ ꯄꯤꯔꯛꯏꯕ ꯐ꯭ꯂꯦꯕꯔꯁꯨ ꯑꯩ ꯈꯪꯗ꯭ꯔꯦ ꯍꯩ ꯑꯃꯒꯤ ꯃꯅꯝꯗꯤ ꯅꯝꯃꯦ ꯑꯗꯨꯕꯨ ꯍꯩꯁꯤꯁꯨ ꯌꯥꯝꯅ ꯁꯤꯜꯂꯒ ꯁ꯭ꯀꯤꯟꯗ ꯌꯥꯝꯅ ꯅꯨꯡꯉꯥꯏꯇꯕ ꯎꯟꯁꯥꯁꯤꯗ ꯌꯥꯝꯅ ꯊꯤꯅ ꯆꯥꯛꯄꯗꯧꯅ ꯐꯥꯎꯕ ꯁꯦꯟꯁꯦꯁꯟ ꯑꯃ ꯐꯥꯎꯏ ꯑꯗꯣ ꯑꯩ ꯁꯤ ꯄꯔꯗꯛꯁꯦ ꯑꯗꯨꯝ ꯇꯁꯦꯡꯅꯗꯤ ꯌꯥꯝꯅ ꯄꯥꯝꯖꯔ ꯄꯥꯝꯖꯅ ꯂꯧꯈꯤꯕꯅꯤ ꯑꯗꯨꯅ ꯃꯔꯝ ꯑꯣꯏꯔꯀꯥꯟꯗ ꯑꯩꯅ ꯆꯦꯟꯖꯈꯤꯕ ꯃꯇꯝꯗꯨꯗꯗꯤ ꯑꯩꯅ ꯌꯥꯝꯅ ꯍꯔꯥꯎ ꯍꯔꯥꯎ ꯆꯦꯟꯖꯈꯤꯕꯅꯤ ꯑꯗꯣ ꯌꯧꯔꯛꯄ ꯃꯇꯝꯁꯤꯗꯗꯤ ꯑꯩ ꯌꯥꯝꯅ ꯊꯤꯅ ꯊꯋꯥꯏ ꯅꯨꯡꯉꯥꯏꯇ꯭ꯔꯦ ꯑꯗꯨꯅ ꯑꯩ ꯄꯨꯛꯅꯤꯡꯁꯨ ꯌꯥꯝ ꯁꯣꯟꯊꯔꯦ ꯄꯔꯗꯛꯁꯤ ꯑꯩ ꯔꯤꯐꯟꯒꯨꯝꯕꯗꯤ ꯍꯥꯏꯖꯔꯔꯣꯏꯒꯦ ꯑꯗꯨꯕꯨ ꯃꯊꯪ ꯃꯅꯥꯎꯗꯗꯤ ꯑꯗꯨꯝ ꯁꯤꯒꯨꯝꯕꯁꯤ ꯇꯧꯕꯤꯒꯅꯣꯅ ꯍꯥꯏꯖꯅꯤꯡꯏ ꯑꯗꯣ ꯍꯧꯖꯤꯛꯀꯤ ꯑꯣꯏꯅꯗꯤ ꯃꯊꯪꯗ ꯑꯗꯨꯝ ꯑꯩ ꯄ꯭ꯔꯣꯗꯛ ꯑꯐꯕꯒꯨꯝꯕ ꯆꯦꯜꯂꯒꯗꯤ ꯄ꯭ꯔ ꯄ꯭ꯔꯣꯗꯛꯀꯤ ꯔꯤꯕꯤꯌꯨꯁꯦ ꯑꯗꯨꯝ ꯑꯐꯕ ꯑꯗꯨꯝ ꯊꯝꯕꯤꯔꯝꯒꯦ ꯑꯦꯛꯁꯄꯤꯔꯦꯟꯁꯁꯦ ꯑꯗꯨꯕꯨ ꯍꯟꯗꯛꯀꯤꯗꯤ ꯌꯥꯝꯅ ꯅꯨꯡꯉꯥꯏꯇꯕ ꯌꯥꯝꯅ ꯅꯦꯒꯦꯇꯤꯐ ꯑꯣꯏꯕ ꯑꯦꯛꯁꯄꯤꯔꯦꯟꯁ ꯑꯃ ꯑꯣꯏꯕ ꯑꯣꯏꯅ ꯊꯣꯛꯈꯤꯕꯒꯤ ꯑꯗꯣ ꯑꯩ ꯁꯣꯝꯁꯦ ꯑꯩꯒꯤ ꯑꯦꯛꯁꯄꯤꯔꯦꯟꯁꯦ ꯁꯨꯃꯥꯏꯅ ꯊꯝꯖꯔꯝꯒꯦ